ꯍꯜꯂꯣ ꯑꯁꯤꯁꯦ ꯗꯦꯠ ꯁꯥꯔꯇꯤꯐꯤꯀꯦꯠ ꯔꯦꯖꯤꯁꯇ꯭ꯔꯦꯁꯟꯒꯤ ꯑꯣꯐꯤꯁꯔꯒꯤ ꯅꯝꯕꯔꯅꯦꯀꯣ ꯑꯣ ꯑꯩꯈꯣꯏ ꯏꯀꯨꯕꯣꯛꯇꯣ ꯂꯩꯈꯤꯗ꯭ꯔꯦ ꯅꯍꯥꯟꯒꯤ ꯊꯥ ꯑꯗꯨꯗ ꯐꯣꯔꯇꯤꯟ ꯑꯣꯒꯁ ꯇꯨ ꯊꯥꯎꯖꯟ ꯇ꯭ꯋꯦꯟꯇꯤ ꯐꯣꯔꯗ ꯃꯥ ꯂꯩꯈꯤꯗ꯭ꯔꯦ ꯑꯗꯨꯅ ꯃꯥꯒꯤ ꯃꯊꯧ ꯃꯉꯝ ꯄꯥꯡꯊꯣꯛꯀꯅꯤ ꯑꯗꯨꯅ ꯃꯥ ꯄꯥꯡꯊꯣꯛꯄ ꯌꯥꯅꯕꯒꯤꯗꯃꯛꯇ ꯅꯈꯣꯏꯕꯨ ꯗꯦꯠ ꯁꯥꯔꯇꯤꯐꯤꯀꯦꯠ ꯑꯃ ꯁꯦꯝꯕꯤꯌꯣ ꯍꯥꯏꯅ ꯔꯤꯀ꯭ꯋꯦꯁ ꯇꯧꯕꯅꯦ ꯑꯗꯨꯗꯣ ꯌꯥꯎꯗ꯭ꯔꯒꯗꯤ ꯑꯩꯈꯣꯏ ꯄꯥꯡꯊꯣꯛꯄ ꯌꯥꯔꯣꯏꯗꯕ ꯑꯃ ꯂꯩꯔꯦ ꯑꯗꯨ ꯑꯩꯒꯤ ꯏꯀꯨꯕꯣꯛꯀꯤ ꯃꯤꯡꯁꯦ ꯁꯤꯜꯂꯥ ꯀꯧꯋꯦ ꯃꯥꯁꯦ ꯆꯍꯤ ꯍꯨꯝꯐꯨ ꯇꯔꯦꯠ ꯁꯨꯔꯦ ꯃꯥꯒꯤ ꯂꯝꯗꯤ ꯀꯩꯁꯥꯝꯄꯥꯠꯇꯒꯤꯅꯦ ꯑꯗꯨꯒ ꯃꯥꯒꯤ ꯔꯤꯐ꯭ꯔꯦꯟꯁ ꯅꯝꯕꯔꯁꯦ ꯋꯥꯟ ꯐꯣꯔ ꯇꯨ ꯑꯩꯠ ꯁꯤꯛꯁ ꯑꯩꯠ ꯑꯩꯠ ꯅꯥꯏꯟ ꯑꯣꯏꯌꯦ ꯑꯗꯨꯒ ꯃꯥꯅ ꯑꯗꯨ ꯁꯦꯝꯕꯤꯌꯣ ꯑꯗꯨꯒ ꯂꯥꯛꯄ ꯃꯇꯝꯗ ꯑꯩꯅꯁꯨ ꯌꯥꯝ ꯍꯔꯥꯎꯅ ꯇꯔꯥꯝꯅ ꯑꯣꯛꯀꯅꯤ ꯑꯩꯒꯤ ꯏꯀꯨꯕꯣꯛꯀꯤ ꯁꯤꯈ꯭ꯔꯕꯒꯤ ꯃꯐꯝ ꯃꯥꯒꯤ ꯁꯦꯔꯦꯃꯣꯅꯤ ꯄꯥꯡꯊꯣꯛꯄ ꯃꯇꯝꯗꯁꯨ ꯅꯈꯣꯏꯕꯨꯁꯨ ꯂꯥꯛꯄꯤꯌꯣ ꯍꯥꯏꯅ ꯅꯈꯣꯏꯒꯤ ꯗꯤꯄꯥꯔꯠꯃꯦꯟꯗ ꯂꯩꯕ ꯂꯣꯏꯅꯃꯛꯄꯨꯁꯨ ꯀꯧꯖꯔꯤ ꯑꯗꯨꯒ ꯊꯧꯔꯥꯡ ꯈꯨꯗꯤꯡꯃꯛꯇ ꯑꯁꯤ ꯂꯩꯔꯝꯗꯕ ꯇꯥꯔꯒꯗꯤ ꯑꯩꯈꯣꯏꯁꯦ ꯁꯛꯁꯦꯁꯁꯨ ꯑꯣꯏꯔꯣꯏꯀꯣ ꯑꯗꯒꯤ ꯁꯣꯏꯗꯕꯤ ꯀꯥꯎꯕꯤꯒꯅꯨ ꯍꯥꯏꯕꯁꯦ ꯑꯩꯒꯤ ꯇꯔꯞꯇꯒꯤ ꯑꯩꯅ ꯍꯥꯏꯖꯕꯅꯦ